ꯍꯣꯏ ꯑꯦꯜ ꯄꯤ ꯖꯤ ꯀꯟꯅꯦꯛꯁꯟ ꯂꯩꯌꯦ ꯑꯦꯜ ꯄꯤ ꯖꯤ ꯁꯤꯖꯤꯟꯅꯕꯅ ꯌꯥꯝ ꯃꯇꯝ ꯁꯦꯞ ꯑꯣꯏꯌꯦ ꯎ ꯁꯤꯖꯤꯟꯅꯕꯗꯤ ꯃꯩ ꯍꯧꯕꯗ ꯌꯥꯝꯅ ꯃꯇꯝ ꯆꯪꯕ ꯑꯣꯏꯌꯦ ꯃꯩ ꯃꯨꯠꯄꯗ ꯍꯤꯡꯍꯟꯅꯕ ꯍꯣꯠꯅꯕꯗ ꯃꯇꯝꯁꯨ ꯆꯪꯉꯤ ꯀꯥꯂꯦꯟ ꯊꯥꯗꯅ ꯎ ꯁꯤꯖꯤꯟꯅꯕꯗ ꯑꯋꯥꯕ ꯑꯃ ꯑꯣꯏ ꯑꯁꯥꯕꯒꯤ ꯃꯊꯛꯇ ꯑꯁꯥꯕ ꯑꯃ ꯑꯃꯨꯛ ꯍꯥꯞꯆꯤꯜꯂꯛꯄꯒ ꯆꯞ ꯃꯥꯟꯅꯩꯌꯦ ꯑꯦꯜ ꯄꯤ ꯖꯤ ꯂꯩꯇꯕꯅ ꯑꯊꯨꯕ ꯃꯇꯝꯗ ꯆꯥꯛ ꯊꯣꯡꯕ ꯌꯥꯗꯦ ꯄꯨꯅꯤꯡꯕ ꯆꯥꯛ ꯆꯠꯅꯤꯡꯕꯁꯤꯡ ꯄꯨꯗꯨꯅ ꯆꯠꯄꯗꯤ ꯌꯥꯝꯅ ꯑꯋꯥꯕ ꯑꯣꯏ ꯅꯣꯡ ꯆꯨꯕ ꯃꯇꯝꯗ ꯁꯤꯡꯗꯤ ꯆꯣꯠꯄꯩ ꯆꯣꯠꯄꯅꯦ ꯑꯦꯜ ꯄꯤ ꯖꯤꯒꯤ ꯀꯟꯅꯦꯛꯁꯟ ꯂꯩꯔꯕꯗꯤ ꯑꯋꯥꯕ ꯑꯣꯏꯗꯦ ꯑꯉꯥꯡ ꯁ꯭ꯀꯨꯜ ꯆꯠꯄ ꯅꯠꯇ꯭ꯔꯒ ꯀꯣꯂꯦꯖ ꯆꯠꯄ ꯅꯠꯇ꯭ꯔꯒ ꯑꯣꯐꯤꯁ ꯆꯠꯄ ꯂꯣꯏꯅ ꯅꯪꯂꯤ ꯁꯤꯡ ꯂꯩꯕ ꯃꯇꯝꯗ ꯍꯧꯖꯤꯛꯀꯤ ꯃꯇꯝꯗꯗꯤ ꯌꯥꯝꯅ ꯑꯋꯥꯕ ꯑꯃ ꯑꯣꯏꯔꯤ ꯑꯩꯈꯣꯏꯅ ꯁꯤꯡ ꯁꯤꯖꯤꯟꯅꯗꯨꯅ ꯆꯥꯛ ꯊꯣꯛꯕ ꯃꯇꯝꯗ ꯈꯨꯠ ꯃꯣꯠꯄ ꯐꯤꯗꯥ ꯅꯠꯇ꯭ꯔꯒ ꯑꯇꯣꯞꯄ ꯄꯔꯗꯥꯗ ꯌꯥꯝꯅ ꯃꯣꯠꯄ ꯑꯁꯤ ꯊꯦꯡꯅꯩ ꯃꯁꯤꯅ ꯌꯥꯝꯅ ꯑꯋꯥꯕ ꯑꯃ ꯑꯣꯏ ꯄꯨꯝꯅꯃꯛ ꯑꯁꯤ ꯑꯣꯏꯗꯨꯅꯁꯨ ꯑꯩꯈꯣꯏꯅ ꯂꯥꯏꯔꯕ ꯏꯃꯨꯡ ꯑꯣꯏꯕꯅ ꯁꯤꯡ ꯁꯤꯖꯤꯟꯅꯗꯨꯅ ꯆꯥꯛ ꯉꯁꯤꯁꯨ ꯊꯣꯡꯂꯤ ꯑꯩꯈꯣꯏꯅ ꯆꯥꯛ ꯊꯣꯡꯕ ꯃꯇꯝꯗ ꯁꯤꯡꯗ ꯊꯣꯡꯕ ꯑꯁꯤ ꯑꯗꯨꯛꯀꯤ ꯃꯇꯤꯛ ꯋꯥꯏ ꯀꯣꯟ ꯐꯦꯡꯕ ꯃꯇꯝꯗ ꯁꯤꯡꯗ ꯊꯣꯡꯕ ꯑꯣꯏꯔꯗꯤ ꯃꯇꯝ ꯌꯥꯝꯅ ꯆꯪꯉꯦ ꯋꯥꯁꯨ ꯋꯥꯏꯌꯦ ꯆꯥꯛ ꯊꯣꯡꯕꯒꯤ ꯁꯤꯡ ꯑꯗꯨ ꯀꯪꯗ꯭ꯔꯕꯗꯤ ꯃꯩꯈꯨ ꯀꯥꯏꯌꯦ ꯃꯔꯝ ꯑꯗꯨꯅ ꯁꯣꯔ ꯍꯣꯟꯕ ꯃꯇꯝꯗ ꯑꯔꯨꯕ ꯑꯣꯏꯌꯦ ꯁꯤꯡ ꯌꯥꯝꯅ ꯁꯤꯖꯤꯟꯅꯕꯅ ꯃꯔꯝ ꯑꯣꯏꯔꯒ ꯃꯩꯈꯨꯗꯒꯤ ꯃꯔꯝ ꯑꯣꯏꯔꯒ ꯁꯥꯕꯒꯤ ꯆꯥꯡ ꯌꯥꯝꯅ ꯍꯦꯟꯒꯠꯂꯦ ꯍꯦꯟꯒꯠꯂꯛꯂꯦ ꯒ꯭ꯂꯣꯕꯦꯜ ꯋꯥꯔꯃꯤꯡ ꯇꯧꯗꯨꯅ ꯃꯥꯂꯦꯝꯒꯤ ꯑꯣꯏꯅꯁꯨ ꯎ ꯌꯥꯟꯕ ꯑꯁꯤ ꯑꯊꯤꯡꯕ ꯊꯝꯂꯤ ꯑꯁꯤꯒꯨꯝꯕ ꯑꯁꯤ ꯂꯥꯏꯅꯥ ꯑꯩꯈꯣꯏꯅ ꯑꯦꯜ ꯄꯤ ꯖꯤ ꯄ꯭ꯔꯥꯏꯁ ꯋꯥꯡꯕ ꯑꯃꯁꯨꯡ ꯂꯩꯅꯕ ꯄꯩꯁꯥ ꯂꯩꯇꯕꯅ ꯍꯧꯖꯤꯛꯁꯨ ꯁꯤꯡꯅ ꯆꯥꯛ ꯊꯣꯡꯕꯒꯤ ꯆꯥꯡ ꯑꯁꯤ ꯌꯥꯝꯅ ꯋꯥꯡꯂꯤ ꯑꯦꯜ ꯄꯤ ꯖꯤ ꯄ꯭ꯔꯥꯏꯁ ꯑꯁꯤ ꯒꯣꯕꯔꯃꯦꯟꯅ ꯑꯊꯨꯕ ꯃꯇꯝꯗ ꯍꯥꯟꯕ ꯃꯊꯧ ꯇꯥꯏꯌꯦ ꯑꯗꯨ ꯅꯠꯇ꯭ꯔꯕꯗꯤ ꯁꯤꯡꯅ ꯆꯥꯛ ꯊꯣꯡꯕꯒꯤ ꯎꯃꯪ ꯀꯌꯥ ꯀꯣꯛꯊꯣꯛꯇꯨꯅ ꯑꯩꯈꯣꯏꯅ ꯁꯥꯕꯒꯤ ꯆꯥꯡ ꯑꯁꯤ ꯑꯁꯨꯝ ꯑꯁꯨꯝ ꯍꯦꯟꯒꯠꯂꯤ ꯃꯔꯝ ꯑꯁꯤꯅ ꯑꯩꯈꯣꯏꯅ ꯁꯤꯡꯅ ꯆꯥꯛ ꯊꯣꯡꯕ ꯑꯁꯤ ꯇꯧꯗꯅꯕ ꯒꯣꯕꯔꯃꯦꯟꯅꯁꯨ ꯏꯁꯇꯦꯞ ꯂꯧꯈꯠꯄ ꯃꯊꯧ ꯇꯥꯏ ꯂꯥꯏꯔꯕꯁꯤꯡꯅ ꯆꯥꯛ ꯊꯣꯡꯕ ꯑꯩꯈꯣꯏꯗꯤ ꯑꯁꯨꯝꯅ ꯑꯋꯥꯕ ꯀꯌꯥ ꯊꯦꯡꯅꯩꯌꯦ